ꯅꯨꯄꯤ ꯑꯣꯏꯕꯤ ꯑꯩꯈꯣꯏꯅ ꯂꯥꯏꯔꯤꯛ ꯇꯝꯕꯗ ꯊꯦꯡꯅꯕ ꯈꯨꯗꯣꯡ ꯆꯥꯗꯕ ꯀꯌꯥꯃꯔꯨꯝ ꯂꯩ ꯍꯥꯏꯕꯗꯤ ꯑꯩꯈꯣꯏꯅ ꯏꯃꯨꯡ ꯃꯅꯨꯡꯒꯤ ꯃꯦꯅꯦꯁ ꯀꯌꯥ ꯑꯍꯜ ꯂꯃꯟꯒꯤ ꯀꯌꯥꯁꯤꯡꯗꯨ ꯑꯩꯈꯣꯏꯅ ꯄꯨꯔꯛꯅꯤꯡꯉꯥꯏꯒꯤ ꯀꯌꯥ ꯍꯣꯠꯅꯔꯛꯄꯗ ꯏꯃꯨꯡꯒꯤ ꯆꯥꯛ ꯊꯣꯡꯅꯕ ꯑꯗꯨꯗꯒꯤ ꯐꯤ ꯂꯥꯡ ꯁꯨꯕ ꯈꯣꯠꯄ ꯃꯌꯥꯝꯁꯤ ꯃꯦꯅꯦꯁ ꯇꯧꯔꯛꯄ ꯀꯥꯟꯗ ꯅꯪꯗꯕ ꯀꯌꯥ ꯑꯃꯁꯨ ꯂꯩ ꯑꯗꯨꯅ ꯄꯣꯕ꯭ꯂꯦꯝ ꯀꯌꯥ ꯑꯃꯁꯨ ꯊꯣꯛꯏ ꯏꯃꯨꯡ ꯃꯅꯨꯡꯒꯤ ꯂꯩꯇꯕ ꯀꯌꯥ ꯎꯔꯛꯄꯗꯁꯨ ꯁ꯭ꯀꯨꯟ ꯇꯝꯅꯤꯡꯕ ꯀꯌꯥ ꯂꯩꯔꯕꯁꯨ ꯇꯟꯗꯅ ꯈꯣꯛꯊꯣꯛꯄ ꯀꯌꯥ ꯑꯃꯁꯨ ꯂꯩ